ꯑꯇꯣꯞꯄ ꯃꯐꯝꯗꯒꯤ ꯂꯝ ꯀꯣꯏꯕ ꯂꯥꯛꯄ ꯃꯤꯑꯣꯏꯁꯤꯡꯁꯦ ꯑꯩꯈꯣꯏꯒꯤ ꯆꯠꯅꯕꯤ ꯑꯁꯤꯕꯨ ꯀꯔꯝꯅ ꯁꯛꯈꯪꯍꯟꯒꯗꯒꯦ ꯍꯥꯏꯕꯁꯦ ꯑꯩꯈꯣꯏꯅ ꯑꯩꯈꯣꯏꯅ ꯃ ꯑꯦꯛꯁꯄ꯭ꯂꯦꯟ ꯇꯧ ꯍꯥꯏꯕ ꯃꯇꯝꯗ ꯏꯃꯥ ꯀꯩꯊꯦꯜ ꯏꯃꯥ ꯀꯩꯊꯦꯜ ꯍꯥꯏꯕꯁꯤ ꯅꯨꯄꯤ ꯉꯥꯛꯇꯅ ꯐꯝꯕ ꯀꯩꯊꯦꯜ ꯃꯈꯜ ꯑꯃꯅꯤ ꯁꯤ ꯃꯁꯤ ꯃꯗꯨꯒꯤꯁꯨ ꯃꯊꯛꯇ ꯑꯩꯈꯣꯏꯒꯤ ꯆꯠꯅꯕꯤ ꯃꯩꯇꯩꯁꯤꯡꯒꯤ ꯆꯠꯅꯕꯤꯇꯒꯤ ꯑꯣꯏꯕ ꯐꯤꯖꯦꯠ ꯂꯩꯇꯦꯡ ꯑꯗꯨ ꯅꯠꯇ꯭ꯔꯒ ꯂꯤꯛ ꯀꯣꯟ ꯑꯗꯒꯤ ꯖꯟꯇ꯭ꯔꯅꯆꯤꯡꯕ ꯑꯁꯤꯒꯨꯝꯕ ꯃꯩꯇꯩꯒꯤ ꯊꯥꯏꯅꯗꯒꯤ ꯍꯧꯅ ꯆꯠꯅꯔꯛꯄ ꯄꯣꯠꯁꯛ ꯍꯦꯟꯂꯨꯝ ꯍꯦꯟꯗꯤꯀ꯭ꯔꯥꯐ ꯀꯌꯥꯒꯤ ꯄꯣꯠꯂꯝ ꯄꯣꯠꯆꯩꯁꯤꯡ ꯂꯣꯏꯅ ꯁꯨꯅ ꯐꯪꯂꯤꯕ ꯃꯐꯝ ꯑꯁꯤꯗ ꯍꯥꯟꯅ ꯊꯥꯕꯤꯔꯒ ꯃꯥꯟ ꯑꯅꯤꯔꯛꯁꯨꯕꯗꯅ ꯑꯩꯈꯣꯏꯒꯤ ꯑꯆꯥ ꯑꯊꯛ ꯑꯆꯥ ꯑꯊꯛ ꯍꯥꯏꯕꯗꯤ ꯁꯤꯡꯖꯨ ꯕꯣꯔꯥ ꯑꯗꯨꯒ ꯑꯩꯈꯣꯏꯒꯤ ꯑꯜꯂꯨ ꯆꯥꯛ ꯁꯤꯡꯖꯨ ꯀꯤꯂꯤ ꯆꯅꯥ ꯑꯁꯤꯒꯨꯝꯕ ꯃꯌꯥꯝ ꯑꯁꯤ ꯇꯦꯁ ꯇꯧꯍꯟꯗꯨꯅ ꯑꯩꯈꯣꯏꯒꯤ ꯆꯠꯅꯕꯤ ꯑꯁꯤꯕꯨ ꯅꯤꯡꯊꯤꯅ ꯅꯤꯡꯊꯤꯅ ꯈꯪꯍꯟꯕ ꯑꯃ ꯃꯊꯧ ꯇꯥꯏ ꯑꯗꯨꯒ ꯃꯈꯣꯏꯅ ꯍꯩ ꯁꯤꯡꯖꯨ ꯁꯤꯡꯖꯨꯕꯨꯁꯨ ꯌꯥꯝꯅ ꯀꯥ ꯍꯦꯟꯅ ꯄꯥꯝꯅꯕ ꯄꯥꯝꯅꯩ ꯑꯩꯅ ꯑꯩꯒꯤ ꯑꯩꯒꯤ ꯑꯦꯛꯁꯄꯔꯦꯟꯁꯇꯗꯤ ꯂꯝ ꯀꯣꯏꯕ ꯂꯥꯛꯑꯝꯕ ꯃꯤꯑꯣꯏꯁꯤꯡ ꯑꯁꯤ ꯁꯤꯡꯖꯨ ꯃꯩꯇꯩꯒꯤ ꯁꯤꯡꯖꯨ ꯍꯥꯏꯔꯤꯕꯁꯤ ꯃꯣꯏꯅꯗꯤ ꯕꯤꯖꯤꯇꯦꯕꯜ ꯁꯂꯥꯠ ꯍꯥꯏꯔꯒ ꯈꯪꯅꯩ ꯑꯗꯨ ꯑꯩꯈꯣꯏꯒꯤ ꯆꯤꯟꯖꯥꯛ ꯑꯩꯈꯣꯏꯒꯤ ꯑꯁꯪꯕ ꯃꯅꯥ ꯃꯁꯤꯡꯇꯒꯤ ꯑꯣꯏꯕ ꯃꯈꯜ ꯑꯃꯈꯛꯅꯤ ꯁꯤꯡꯖꯨ ꯍꯥꯏꯔꯤꯕꯁꯤ ꯃꯁꯤ ꯂꯝ ꯀꯣꯏꯕꯁꯤꯡꯒꯤꯗꯤ ꯌꯥꯝꯅ ꯑꯅꯧꯕ ꯃꯈꯜꯒꯤ ꯇꯦꯁ ꯑꯃꯁꯨꯅꯤ ꯑꯗꯨꯒ ꯃꯈꯣꯏꯅ ꯌꯥꯝꯅ ꯄꯥꯝꯅꯕ ꯃꯈꯜ ꯑꯃꯁꯨꯅꯤ ꯑꯗꯨꯅ ꯑꯩꯈꯣꯏꯒꯤ ꯆꯤꯟꯖꯥꯛꯈꯛꯇꯅꯒꯁꯨ ꯂꯝ ꯀꯣꯏꯕ ꯂꯥꯛꯄ ꯃꯅꯤꯄꯨꯔꯗ ꯂꯝ ꯀꯣꯏꯕ ꯂꯥꯛꯕ ꯃꯤꯑꯣꯏꯁꯤꯡꯗ ꯑꯩꯈꯣꯏꯒꯤ ꯃꯩꯇꯩꯒꯤ ꯆꯠꯅꯕꯤ ꯑꯁꯤ ꯃꯁꯛ ꯇꯥꯛꯄ ꯌꯥꯝꯅ ꯂꯥꯏ